ꯏꯝꯐꯥꯜ ꯋꯦꯁ ꯖꯤꯂꯥꯗ ꯃꯔꯨ ꯑꯣꯏꯕ ꯄꯣꯊꯥꯕꯒꯤ ꯑꯣꯏꯕ ꯃꯐꯝꯁꯤꯡ ꯍꯥꯏꯔꯒꯗꯤ ꯑꯩꯈꯣꯏꯒꯤ ꯀꯪꯂꯥ ꯂꯩꯔꯦ ꯑꯗꯒꯤ ꯕꯤ ꯇꯤꯀꯦꯟꯗꯖꯤꯠ ꯄꯥꯛ ꯂꯩꯔꯦ ꯑꯁꯤꯅ ꯆꯤꯡꯕꯅꯤ ꯑꯗꯨꯒ ꯍꯔꯥꯎ ꯀꯨꯃꯩꯒꯤ ꯍꯥꯏꯔꯒꯅ ꯌꯥꯎꯁꯪ ꯑꯗꯒꯤ ꯅꯤꯉꯣꯜ ꯆꯥꯛꯀꯧꯕ ꯑꯁꯤꯗꯁꯨ ꯅꯠꯇꯅ ꯑꯗꯨꯝ ꯃꯅꯤꯄꯨꯔꯗ ꯆꯠꯅꯔꯤꯕ ꯍꯔꯥꯎ ꯀꯨꯝꯃꯩ ꯈꯨꯗꯤꯡꯃꯛ ꯑꯗꯨꯝ ꯑꯩꯈꯣꯏꯒꯤ ꯖꯤꯂꯥ ꯑꯁꯤꯗ ꯑꯗꯨꯝ ꯄꯥꯡꯊꯣꯛꯏ